ꯃꯅꯤꯄꯨꯔ ꯔꯥꯏꯖꯒꯤ ꯑꯣꯏꯕ ꯃꯅꯤꯄꯨꯔꯤ ꯂꯣꯟꯅ ꯃꯅꯤꯄꯨꯔ ꯏꯁꯇꯦꯠꯀꯤ ꯆꯥꯎꯔꯕ ꯊꯧꯗꯥꯡ ꯑꯃ ꯂꯧꯔꯤ ꯃꯅꯤꯄꯨꯔꯒꯤ ꯂꯣꯟ ꯑꯃ ꯑꯣꯏꯔꯤꯕ ꯃꯩꯇꯩꯂꯣꯟ ꯕꯨ ꯃꯅꯤꯄꯨꯔꯗ ꯂꯩꯔꯤꯕ ꯑꯣꯔꯒꯅꯥꯏꯖꯦꯁꯟ ꯃꯤꯂꯥꯜ ꯍꯥꯏꯕ ꯁꯪꯁꯊꯥꯟ ꯑꯁꯤꯅ ꯃꯨꯠꯂꯨꯔꯕ ꯑꯩꯈꯣꯏꯒꯤ ꯃꯩꯇꯩꯂꯣꯟ ꯃꯅꯤꯄꯨꯔꯤ ꯃꯩꯇꯩ ꯃꯌꯦꯛꯄꯨ ꯑꯃꯨꯛ ꯍꯟꯅ ꯅꯧꯍꯧꯅꯅ ꯍꯤꯡꯒꯠꯍꯟꯗꯨꯅ ꯕꯦꯁꯤꯛ ꯄ꯭ꯔꯥꯏꯃꯥꯔꯤ ꯂꯋꯥꯔ ꯄ꯭ꯔꯥꯏꯃꯥꯔꯤ ꯂꯦꯕꯦꯜꯗꯒꯤ ꯍꯧꯗꯨꯅ ꯍꯧꯖꯤꯛ ꯐꯥꯎꯕꯗ ꯄꯣꯁ ꯒ꯭ꯔꯦꯖꯨꯌꯦꯠ ꯑꯦꯝ ꯑꯦ ꯐꯥꯎꯕꯗ ꯑꯞꯒ꯭ꯔꯦꯗ ꯇꯧꯗꯨꯅ ꯃꯩꯇꯩ ꯃꯌꯦꯛꯄꯨ ꯃꯅꯤꯄꯨꯔꯒꯤ ꯑꯣꯏꯅ ꯂꯣꯟ ꯑꯃ ꯑꯣꯏꯅ ꯁꯛꯇꯥꯛꯇꯨꯅ ꯏꯟꯗꯤꯌꯥꯒꯤ ꯑꯣꯏꯕ ꯂꯦꯡꯒꯣꯏꯁ ꯁꯦꯗꯨꯜꯗ ꯅꯤꯄꯥꯟ ꯁꯨꯕ ꯁꯦꯗꯨꯜꯗ ꯍꯥꯞꯇꯨꯅ ꯃꯅꯤꯄꯨꯔ ꯂꯣꯟꯕꯨ ꯄ꯭ꯔꯤꯊꯤꯕꯤꯒꯤ ꯃꯅꯨꯡꯗ ꯁꯛ ꯇꯥꯛꯅꯕ ꯆꯥꯎꯔꯕ ꯊꯧꯗꯥꯡ ꯑꯃ ꯂꯧꯔꯤ